ꯑꯥ ꯇꯥꯏꯌꯦ ꯎꯝ ꯑꯧ ꯃꯥꯅꯤ ꯃꯥꯅꯤ ꯃꯥꯅꯤ ꯃꯥꯅꯤ ꯑꯩꯈꯣꯏꯅꯤ ꯑꯩꯈꯣꯏ ꯏꯆꯟ ꯅꯨꯄꯤ ꯂꯨꯍꯣꯡꯕ ꯍꯥꯏꯇꯥꯔꯦ ꯑꯗꯨꯒꯤ ꯑꯗꯣ ꯎꯒꯤ ꯃꯣꯏꯒꯤ ꯔꯦꯠꯁꯤꯕꯨ ꯀꯔꯤ ꯀꯔꯤ ꯀꯃꯥꯏꯅ ꯃꯣꯏ ꯁꯦꯠꯇꯤ ꯀꯃꯥꯏꯅ ꯁꯥꯕꯅꯣ ꯁꯤ ꯎꯄꯨ ꯀꯌꯥ ꯀꯥꯡꯊꯣꯟ ꯀꯌꯥ ꯆꯧꯀ꯭ꯔꯤ ꯀꯌꯥ

ꯃꯥꯟꯅꯦ ꯎꯝ ꯃꯥꯅꯦ ꯃꯥꯅꯦ ꯑꯩꯈꯣꯏꯁꯨ ꯑꯗꯨꯝ ꯇꯥꯕ ꯍꯥꯏꯇꯥꯔꯦ ꯇꯥꯔꯤꯁꯤꯅ ꯑꯃꯨꯛ ꯅꯣꯏꯁꯤꯅ ꯌꯥꯝ ꯆꯦꯛꯁꯤꯜꯂꯤ ꯈꯣꯠꯆꯤꯜꯂꯤ ꯄꯣꯠꯇꯣ ꯌꯦꯡꯕꯗꯗꯤ ꯌꯥꯝ ꯐꯖꯩ ꯈꯣꯠꯆꯩ ꯍꯥꯏꯗꯤ ꯌꯥꯝ ꯇꯥꯕ ꯑꯩꯈꯣꯏꯅꯁꯨ ꯑꯩ ꯅꯣꯏ ꯁꯤꯗꯩꯗꯤ ꯄꯥꯝꯕꯅꯤ ꯅꯍꯥꯟ ꯑꯩꯅ ꯀꯟꯇꯦꯛ ꯇꯧꯔꯝꯕꯅꯦ ꯑꯗꯣ ꯂꯣꯏꯗꯧꯗꯤ ꯀꯌꯥꯝ ꯋꯥꯠꯂꯤꯖꯥꯠꯅꯣ ꯑꯩꯈꯣꯏ ꯅꯍꯥꯟ ꯀꯩꯅꯣ ꯑꯣꯗꯔ ꯇꯧꯔꯝꯕꯗꯣ ꯑꯣ ꯃꯥꯟꯅꯦ ꯍꯣꯏ ꯍꯣꯏ ꯍꯣꯏ ꯂꯥꯛꯀꯦ ꯂꯥꯛꯀꯦ ꯑꯗꯨꯝ ꯌꯦꯡꯒꯦ ꯌꯦꯡꯕ ꯂꯥꯛꯀꯦ ꯑꯗꯨꯒ ꯌꯥꯔꯗꯤ ꯈꯤꯇꯪ ꯈꯤꯇꯪ ꯊꯨꯅ ꯃꯃꯥꯡꯗ ꯃꯃꯥꯡꯗ ꯑꯩꯈꯣꯏ ꯈꯤꯇꯪ ꯃꯃꯥꯡ ꯑꯣꯏꯅ ꯑꯣꯏꯅ ꯄꯥꯝꯃꯤꯕꯣ ꯄꯥꯝꯕ ꯍꯥꯏꯗꯤ ꯑꯩꯅ ꯍꯥꯏꯗꯤ ꯑꯩꯈꯣꯏꯒꯤ ꯈꯨꯗꯛ ꯈꯨꯗꯛꯇ ꯇꯧꯕꯗꯣ ꯍꯦꯛ ꯅꯨꯡꯉꯥꯏꯖꯗꯕ ꯃꯇꯝꯗꯨ ꯃꯇꯝꯗꯨꯗꯒꯤ ꯈꯤꯇꯪ ꯉꯟꯈꯠꯅ ꯄꯥꯝꯕ ꯍꯥꯏꯇꯥꯔꯦ ꯑꯩꯈꯣꯏꯅ ꯄꯣꯠꯇꯨ ꯅꯪꯒꯤ ꯂꯣꯏꯁꯤꯟꯅꯤꯉꯥꯏ ꯍꯥꯏꯇꯥꯔꯦ ꯎꯝ

ꯎꯝ ꯎꯝ ꯌꯥꯏ ꯌꯥꯏ ꯌꯥꯏ ꯍꯣꯏ ꯑꯗꯨ ꯌꯥꯔꯁꯨ ꯅꯣꯏꯅ ꯈꯤꯇꯪ ꯐꯖꯅꯕ ꯃꯑꯣꯡꯗ ꯍꯥꯏꯇꯥꯔꯦꯀꯣ ꯈꯔ ꯈꯤꯇꯪ ꯐꯖꯅꯕ ꯃꯑꯣꯡꯗꯁꯨ ꯅꯣꯏꯅꯁꯨ ꯈꯨꯠ ꯈꯔ ꯆꯪꯂꯁꯨ ꯆꯪꯅ ꯈꯤꯇꯪ ꯍꯥꯞꯄꯤꯌꯨ ꯑꯦ ꯃꯤꯅ ꯃꯤꯅ ꯃꯤꯅ ꯃꯤꯅ ꯌꯦꯡꯀꯥꯟꯗꯁꯨ ꯍꯌꯦꯡ ꯑꯁ ꯃꯁꯤꯗꯤ ꯐꯖꯩꯍꯦꯒ ꯍꯥꯏꯅꯕ ꯍꯥꯏꯇꯥꯔꯦ ꯗꯦꯀꯣꯔꯦꯁꯟꯒꯤ ꯇꯥꯏꯞꯇ ꯍꯥꯏꯇꯥꯔꯦ ꯈꯤꯇꯪ ꯍꯥꯞꯄꯤꯌꯨ ꯍꯣꯏ ꯍꯣꯏ ꯍꯣꯏ ꯍꯣꯏ ꯍꯣꯏ ꯌꯥꯏ ꯌꯥꯏ ꯌꯦꯡꯕ ꯂꯥꯛꯀꯦ ꯌꯦꯡꯕ ꯂꯥꯛꯀꯦ ꯍꯣꯏ ꯐꯔꯦ ꯐꯔꯦ ꯐꯔꯦ ꯍꯣꯏ ꯊꯝꯃꯦ ꯊꯝꯃꯦ ꯊꯃꯃꯦ